ꯍꯥꯏꯗꯤ ꯍꯣꯝ ꯑꯦꯄꯤꯂꯦꯟꯁ ꯍꯣꯝ ꯑꯦꯄꯤꯂꯦꯟꯁꯦꯁ ꯁꯤꯖꯤꯟꯅꯕꯗ ꯑꯩꯍꯥꯛꯅ ꯐꯖꯅ ꯋꯌꯥꯔꯤꯡꯗꯣ ꯐꯖꯅ ꯇꯧꯗ꯭ꯔꯗꯤ ꯌꯨꯝ ꯃꯩ ꯆꯥꯛꯄ ꯉꯝꯃꯦ ꯍꯥꯏꯕ ꯑꯩꯈꯣꯏ ꯈꯪꯉꯦ ꯑꯃꯨꯛꯀ ꯑꯩꯍꯥꯛꯅ ꯁ꯭ꯋꯤꯠꯁ ꯑꯣꯟ ꯑꯣꯐ ꯇꯧꯕꯗ ꯑꯩꯍꯥꯛꯀꯤ ꯈꯨꯠꯇꯣ

ꯑꯩꯍꯥꯛꯀꯤ ꯑꯩꯍꯥꯛꯀꯤ ꯄꯨꯟꯁꯤ ꯃꯥꯡꯈ꯭ꯔꯅꯤ ꯀꯩꯒꯤꯅꯣ ꯍꯥꯏꯗꯤ ꯑꯦꯂꯦꯛꯇ꯭ꯔꯤꯛꯅ ꯆꯤꯡꯂꯗꯤ ꯑꯩꯍꯥꯛ ꯉꯝꯃꯣꯏ ꯑꯩꯍꯥꯛ ꯍꯤꯡꯕ ꯉꯝꯃꯣꯏ ꯐꯖꯅ ꯆꯤꯡꯕꯤꯔꯗꯤ ꯍꯤꯡꯕ ꯍꯤꯡꯕ ꯉꯝꯗꯕꯤꯗ ꯑꯩꯍꯥꯛ ꯑꯗꯨꯝ ꯑꯩꯍꯥꯛꯀꯤ ꯏ ꯁꯤꯡ ꯆꯤꯡꯂꯒ ꯑꯩꯍꯥꯛ ꯏ ꯂꯩꯇꯕꯤꯗ ꯌꯥꯎꯗꯕꯤꯗ ꯁꯤꯈ꯭ꯔꯕꯅꯤ ꯑꯗꯨꯒꯤ ꯑꯁꯤꯁꯦ ꯑꯩꯍꯥꯛꯅ ꯑꯦꯂꯦꯛꯇ꯭ꯔꯤꯁꯤꯇꯤꯁꯦ ꯌꯨꯝꯒꯤ ꯑꯣꯏꯒꯦꯔꯥ ꯃꯄꯥꯟꯒꯤ ꯑꯣꯏꯒꯦꯔꯥ ꯐꯖꯅ ꯋꯌꯥꯔ ꯑꯦꯂꯦꯛꯇ꯭ꯔꯤꯛꯀꯤ ꯃꯔꯤ ꯑꯦꯂꯦꯛꯇ꯭ꯔꯤꯛꯀꯤ ꯋꯌꯥꯔ ꯃꯔꯤꯗꯣ ꯐꯖꯅ ꯑꯐꯕ ꯀ꯭ꯋꯥꯂꯤꯇꯤ ꯂꯧꯔꯒ ꯇꯧꯕꯅ ꯐꯩꯌꯦ ꯑꯃꯨꯛꯀ ꯑꯩꯍꯥꯛꯅ ꯏꯁꯤꯡ ꯁꯣꯛꯄꯗ ꯏꯁꯤꯡ ꯁꯣꯛꯄ ꯃꯐꯝꯗ ꯏꯁꯤꯡ ꯇꯣꯏꯅ ꯇꯣꯏꯅ ꯆꯣꯠꯄ ꯃꯐꯝꯗ ꯑꯦꯂꯦꯛꯇ꯭ꯔꯤꯁꯤꯇꯤ ꯊꯝꯗꯕꯤꯗ ꯑꯩꯍꯥꯛꯅ ꯏꯁꯤꯡ ꯁꯣꯛꯇꯕꯤ ꯏꯁꯤꯡ ꯆꯣꯠꯇꯕ ꯃꯐꯝꯗ ꯊꯝꯕ ꯐꯒꯅꯤ ꯑꯩꯍꯥꯛꯅ ꯏꯁꯤꯡ ꯁꯣꯠꯂꯒ ꯑꯦꯂꯦꯛꯇ꯭ꯔꯤꯁꯤꯇꯤ ꯁꯣꯛꯂꯣꯏ ꯅꯠꯇ꯭ꯔꯒ ꯑꯩꯍꯥꯛꯅ ꯑꯉꯥꯡꯕꯨꯁꯨ ꯑꯉꯥꯡꯕꯨꯁꯨ ꯑꯦꯂꯦꯛꯇ꯭ꯔꯤꯁꯤꯇꯤ ꯑꯁꯨꯃꯥꯏꯅ ꯇꯧꯋꯦ ꯑꯁꯨꯃꯥꯏꯅ ꯗꯦꯟꯖꯔ ꯑꯣꯏꯌꯦ ꯑꯁꯨꯃꯥꯏꯅ ꯈꯨꯗꯣꯡꯊꯤꯅꯤꯉꯥꯏ ꯑꯁꯤ ꯌꯥꯝ ꯂꯩꯌꯦ ꯍꯥꯏꯕ ꯇꯥꯛꯄꯤꯕ ꯐꯩꯌꯦ